ꯑꯩꯈꯣꯏꯅ ꯍꯩꯀꯣꯜ ꯑꯃ ꯌꯨꯝꯗ ꯁꯦꯝꯒꯠꯄꯁꯦ ꯌꯥꯝꯅ ꯑꯇꯥꯡꯕ ꯃꯑꯣꯡꯗ ꯁꯦꯝꯒꯦꯁꯨ ꯌꯥꯏ ꯅꯠꯇ꯭ꯔꯒ ꯌꯥꯝꯅ ꯍꯣꯡꯅ ꯁꯦꯝꯒꯦꯁꯨ ꯌꯥꯏ ꯌꯥꯝꯅ ꯇꯥꯡꯅ ꯍꯥꯏꯗꯤ ꯅꯥꯀꯟ ꯅꯥꯀꯟꯒꯁꯦ ꯆꯦꯛꯀ ꯂꯣꯏꯅꯃꯛ ꯈꯥꯖꯜꯂꯒ ꯑꯗꯒꯤ ꯍꯥꯔꯒꯁꯦ ꯑꯇꯥꯡ ꯑꯇꯥꯡꯕ ꯁꯤꯖꯤꯟꯅꯔꯒ ꯍꯥꯏꯗꯤ ꯌꯥꯝꯅ ꯇꯥꯡꯅ ꯁꯦꯝꯒꯠꯀꯦꯁꯨ ꯌꯥꯏ ꯑꯩꯈꯣꯏꯅ ꯍꯩꯀꯣꯜ ꯂꯩꯀꯣꯜ ꯑꯃ ꯑꯗꯨꯒ ꯌꯥꯝꯅ ꯍꯣꯡꯅ ꯁꯦꯝꯒꯦ ꯍꯥꯏꯔꯒꯅ ꯑꯩꯈꯣꯏꯅ ꯅꯨꯡꯇꯤꯒꯤ ꯆꯥꯔꯤꯕ ꯏꯟꯖꯥꯡ ꯅꯥꯄꯤ ꯃꯌꯥꯝꯖꯦ ꯁꯤꯗꯒꯤ ꯑꯩꯈꯣꯏꯅ ꯆꯥꯔꯝꯗꯥꯏꯗ ꯁꯣꯏꯔꯤꯕ ꯏꯟꯖꯥꯡ ꯅꯥꯄꯤꯖꯦ ꯄꯨꯝꯗꯍꯜꯂꯒ ꯏꯁꯤꯡ ꯍꯥꯞꯄꯒ ꯑꯗꯨꯏ ꯏꯁꯤꯡꯗꯨꯅ ꯍꯥꯔ ꯑꯣꯏꯅ ꯏꯆꯝ ꯆꯝꯅ ꯑꯗꯨꯝ ꯆꯥꯏꯕꯤꯔꯁꯨ ꯌꯥꯏ ꯑꯗꯨꯒ ꯑꯩꯈꯣꯏꯅ ꯆꯥꯔꯤꯕ ꯂꯐꯣꯏꯁꯤꯡꯖꯤꯁꯨ ꯆꯞ ꯃꯥꯟꯅꯅ ꯄꯨꯝꯗꯍꯜꯂꯒ ꯏꯁꯤꯡ ꯍꯥꯞꯄꯒ ꯑꯗꯨꯗꯨꯅ ꯍꯥꯔ ꯑꯣꯏꯅ ꯆꯥꯏꯕꯤꯕꯁꯨ ꯌꯥꯏ ꯑꯩꯈꯣꯏꯅ ꯁꯟꯊꯤ ꯁꯤꯖꯤꯟꯅꯔꯒ ꯑꯗꯨꯅ ꯍꯥꯔ ꯑꯣꯏꯅ ꯁꯦꯝꯃꯒ ꯑꯗꯨꯗꯨꯅ ꯏꯁꯤꯡ ꯑꯣꯏꯅ ꯆꯥꯏꯕꯤꯕꯁꯨ ꯌꯥꯏꯌꯦꯕ ꯑꯗꯨꯗꯨꯅ ꯌꯥꯝꯅ ꯇꯥꯡꯅ ꯁꯦꯝꯒꯦ ꯍꯥꯏꯕ ꯅꯠꯇ꯭ꯔꯒ ꯍꯣꯡꯅ ꯁꯦꯝꯒꯦ ꯍꯥꯏꯕꯁꯦ ꯏꯁꯥ ꯏꯁꯥꯒꯤ ꯑꯄꯥꯝꯕꯗ ꯂꯩꯔꯦ